ꯑꯩꯅ ꯕꯤꯖꯤꯅꯦꯁ ꯑꯃ ꯇꯧꯕ ꯃꯇꯝꯁꯤꯗ ꯃꯤꯅ ꯑꯩꯒꯤ ꯗꯨꯀꯥꯟꯗ ꯑꯩꯒꯤ ꯄꯣꯠ ꯆꯩꯁꯤꯡ ꯑꯗꯨ ꯍꯥꯏꯗꯤ ꯃꯤꯅ ꯄꯥꯝꯅꯕ ꯄꯣꯠ ꯆꯩꯁꯤꯡ ꯑꯗꯨ ꯑꯩꯅ ꯊꯝꯕ ꯗꯔꯀꯥꯔ ꯇꯥꯏ ꯃꯊꯧ ꯇꯥꯏ ꯃꯔꯝꯗꯤ ꯑꯩꯒꯤ ꯕꯤꯖꯤꯅꯦꯁ ꯑꯗꯨ ꯑꯩꯅ ꯆꯥꯎꯍꯟꯒꯦ ꯍꯥꯏꯕ ꯃꯇꯝꯁꯤꯗ ꯆꯥꯎꯍꯟꯒꯦ ꯍꯥꯏꯔꯒꯗꯤ ꯃꯤꯒꯤ ꯃꯤꯅ ꯄꯥꯝꯅꯕ ꯑꯃꯁꯨꯡ ꯑꯍꯟꯁꯤꯡꯅ ꯄꯥꯝꯕ ꯑꯉꯥꯡꯁꯤꯡꯅ ꯄꯥꯝꯕ ꯄꯣꯠ ꯆꯩꯁꯤꯡ ꯊꯝꯕ ꯗꯔꯀꯥꯔ ꯇꯥꯏ ꯑꯃꯁꯨꯡ ꯀ꯭ꯋꯥꯂꯤꯇꯤ ꯌꯥꯝ ꯐꯖꯕ ꯃꯤꯅꯁꯨ ꯌꯥꯝꯅ ꯄꯥꯝꯅꯕ ꯄꯣꯠ ꯆꯩꯁꯤꯡ ꯊꯝꯕ ꯇꯥꯏ ꯑꯗꯨ ꯁꯤꯡ ꯑꯗꯨ ꯑꯩꯅ ꯊꯝꯕ ꯗꯔꯀꯥꯔ ꯇꯥꯏ ꯃꯔꯝ ꯑꯗꯨꯅ ꯑꯩ ꯑꯃꯗꯤ ꯁꯤꯡ ꯊꯝꯅꯕ ꯍꯣꯠꯅꯕ ꯃꯇꯝꯗ ꯑꯩꯅ ꯄꯣꯠ ꯆꯩ ꯑꯩꯅ ꯑꯇꯣꯞꯄ ꯁꯦꯟ ꯁꯦꯜ ꯆꯪꯒꯅꯤ ꯁꯦꯜ ꯑꯗꯨ ꯑꯩꯅ ꯄꯨꯊꯣꯛꯂꯒ ꯂꯩꯔꯒ ꯑꯩꯅ ꯗꯨꯀꯥꯟ ꯑꯗꯨꯗ ꯑꯩꯅ ꯂꯣꯏꯅ ꯊꯝꯕ ꯗꯔꯀꯥꯔ ꯇꯥꯏ ꯃꯤꯁꯤꯡꯅꯁꯨ ꯑꯩꯅ ꯔꯦꯁꯄꯦꯛꯁꯨ ꯐꯖꯅ ꯇꯧꯔꯒ ꯔꯦꯁꯄꯦꯛꯁꯨ ꯂꯩꯕ ꯃꯊꯧ ꯇꯥꯏ ꯃꯔꯝ ꯑꯗꯨꯅ ꯃꯤꯅ ꯑꯩꯒꯤ ꯗꯨꯀꯥꯟꯗ ꯆꯪꯕ ꯃꯇꯝꯁꯤꯗ ꯃꯣꯏꯅ ꯄꯥꯝꯕ ꯄꯣꯠ ꯆꯩꯁꯤꯡ ꯑꯗꯨ ꯑꯩꯅ ꯍꯥꯏ ꯃꯇꯝꯗ ꯑꯩꯅ ꯃꯁꯤ ꯄꯥꯝꯃꯤ ꯑꯗꯨ ꯄꯥꯝꯃꯤ ꯄꯣꯠ ꯆꯩꯁꯤꯡ ꯑꯗꯨ ꯑꯩꯅ ꯂꯣꯏꯅ ꯊꯝꯕ ꯗꯔꯀꯥꯔ ꯇꯥꯏ ꯃꯔꯝꯗꯤ ꯕꯤꯖꯤꯅꯦꯁ ꯇꯧꯕ ꯍꯥꯏꯕ ꯑꯁꯤ ꯃꯤꯅꯁꯨ ꯅꯨꯡꯁꯤꯅꯍꯟꯒꯗꯕꯅꯤ ꯃꯤꯅꯁꯨ ꯔꯦꯁꯄꯦꯛ ꯇꯧꯍꯟꯒꯗꯕꯅꯤ ꯃꯔꯝ ꯑꯗꯨꯅ ꯑꯩꯅ ꯄꯣꯠ ꯆꯩꯗꯨ ꯂꯩꯕ ꯃꯇꯝꯗ ꯀ꯭ꯋꯥꯂꯤꯇꯤ ꯐꯖꯅ ꯑꯃꯁꯨꯡ ꯄꯣꯠ ꯐꯖꯕ ꯑꯉꯥꯡꯁꯤꯡꯅꯁꯨ ꯄꯥꯝꯕ ꯑꯍꯟꯁꯤꯡꯅꯁꯨ ꯄꯥꯝꯕ ꯄꯣꯠ ꯆꯩꯁꯤꯡ ꯀ꯭ꯋꯥꯂꯤꯇꯤ ꯐꯖ ꯐꯖꯕ ꯄꯣꯠꯁꯤꯡ ꯑꯗꯨ ꯑꯩꯅ ꯊꯝꯕꯒꯤ ꯃꯊꯧ ꯇꯥꯏ ꯕꯤꯖꯤꯅꯦꯁ ꯇꯧꯕ ꯍꯥꯏꯕꯁꯤ ꯑꯃꯔꯣꯝꯗ ꯈꯜꯂꯒꯗꯤ ꯌꯥꯝꯅ ꯑꯐꯕꯅꯤ ꯃꯔꯝ ꯑꯗꯨꯅ ꯃꯤꯒꯤ ꯃꯤꯒꯤ ꯑꯃꯒꯤ ꯃꯤ ꯑꯃꯅ ꯄꯥꯝꯕ ꯄꯣꯠ ꯆꯩꯁꯤꯡ ꯑꯗꯨ ꯑꯩꯅ ꯊꯝꯂꯒ ꯄꯣꯠ ꯆꯩꯁꯤꯡ ꯑꯗꯨ ꯑꯥꯜꯂꯨ ꯑꯣꯏꯒꯦꯔꯥ ꯏꯃꯨꯡ ꯃꯤ ꯑꯃꯒꯤ ꯏꯃꯨꯡꯗ ꯆꯪꯒꯗꯧꯕ ꯄꯣꯠ ꯆꯩꯁꯤꯡ ꯑꯥꯜꯂꯨ ꯑꯥꯜꯂꯨ ꯑꯣꯏꯔꯁꯨ ꯇꯤꯜꯍꯧ ꯑꯣꯏꯔꯁꯨ ꯆꯅꯝ ꯑꯣꯏꯔꯁꯨ ꯃꯗꯨ ꯄꯨꯝꯅꯃꯛꯇꯨ ꯑꯩꯅ ꯊꯝꯃꯒ ꯃꯤ ꯑꯗꯨꯒꯤ ꯃꯤ ꯏꯃꯨꯡ ꯑꯗꯨꯒꯤ ꯃꯤ ꯏꯃꯨꯡ ꯑꯗꯨꯗ ꯑꯩꯅ ꯌꯥꯝꯅ ꯑꯩꯒꯤ ꯄꯣꯠ ꯆꯩꯁꯤꯡ ꯑꯗꯨ ꯄꯥꯝꯍꯟꯕ ꯑꯃꯁꯨꯡ ꯑꯩꯒꯤꯗꯨ ꯕꯤꯖꯤꯅꯦꯁ ꯑꯗꯨꯗ ꯌꯥꯝꯅ ꯄꯥꯝꯅꯕ ꯗꯨꯀꯥꯟ ꯌꯥꯝ ꯄꯥꯝꯅꯕ ꯄꯣꯠ ꯆꯩꯁꯤꯡ ꯑꯗꯨ ꯑꯩꯅ ꯊꯝꯕ ꯗꯔꯀꯥꯔ ꯇꯥꯏ ꯑꯍꯟꯁꯤꯡꯅ ꯄꯥꯝꯕ ꯄꯣꯠ ꯆꯩ ꯆꯨꯔꯨꯞ ꯋꯤꯟ ꯑꯣꯏꯒꯦꯔꯥ ꯀꯔꯤ ꯑꯣꯏꯒꯦꯔꯥ ꯑꯩꯅ ꯃꯗꯨ ꯄꯨꯝꯅꯃꯛꯇꯨ ꯊꯝꯃꯒ ꯃꯈꯣꯏꯒꯤ ꯋꯥꯈꯜꯗ ꯌꯥꯝꯅ ꯅꯨꯡꯉꯥꯏꯍꯟꯕ ꯑꯃꯁꯨꯡ ꯍꯥꯏꯗꯤ ꯃꯇꯨꯡ ꯃꯅꯥꯎꯗꯁꯨ ꯑꯗꯨꯝ ꯆꯪꯍꯟꯕ ꯃꯊꯧ ꯇꯥꯏꯌꯦ ꯕꯤꯖꯤꯅꯦꯁ ꯇꯧꯒꯦ ꯍꯥꯏꯕ ꯑꯁꯤꯁꯨ ꯌꯥꯝꯅ ꯕꯤꯖꯤꯅꯦꯁ ꯇꯧ ꯃꯇꯝꯗ ꯑꯩꯈꯣꯏꯅ ꯁꯦꯜꯁꯨ ꯌꯥꯝꯅ ꯆꯪꯉꯤ ꯁꯦꯜꯗꯨꯁꯨ ꯆꯪꯒꯅꯤ ꯑꯗꯨꯒ ꯑꯩꯅ ꯄꯣꯠ ꯆꯩꯁꯤꯡ ꯑꯗꯨꯁꯨ ꯂꯣꯏꯅ ꯁꯨꯅꯕ ꯊꯝꯕ ꯗꯔꯀꯥꯔ ꯇꯥꯏ ꯄꯣꯠ ꯆꯩ ꯑꯗꯨ ꯁꯨꯗ꯭ꯔꯕꯗꯤ ꯃꯤꯅꯁꯨ ꯄꯥꯝꯅꯗꯦ ꯑꯗꯨꯅ ꯑꯩꯅ ꯄꯣꯠ ꯆꯩꯁꯤꯡ ꯑꯗꯨ ꯂꯣꯏꯅ ꯁꯨꯅꯕ ꯊꯝꯕ ꯗꯔꯀꯥꯔ ꯃꯊꯧ ꯇꯥꯏ ꯃꯔꯝ ꯑꯗꯨꯅ ꯄꯣꯠ ꯆꯩ ꯕꯤꯖꯤꯅꯦꯁ ꯇꯧꯕ ꯍꯥꯏꯕꯁꯤꯁꯨ ꯌꯥꯝꯅ ꯑꯐꯕ ꯑꯃꯁꯨꯡ ꯌꯥꯝ ꯀꯥꯟꯅꯕ ꯑꯃ ꯑꯣꯏ ꯕꯤꯖꯤꯅꯦꯁ ꯇꯧꯕ ꯃꯇꯝꯗ ꯑꯩꯈꯣꯏ ꯃꯤꯁꯨ ꯌꯥꯝ ꯃꯤꯁꯨ ꯌꯥꯝꯅ ꯆꯪꯒꯅꯤ ꯑꯩꯒꯤ ꯋꯥꯀꯔꯁꯤꯡ ꯑꯗꯨꯁꯨ ꯑꯩꯅ ꯑꯗꯨꯁꯤꯡ ꯄꯨꯂꯞꯇꯨꯁꯨ ꯑꯩꯅ ꯁꯦꯜ ꯄꯤꯔꯒ ꯄꯩꯁꯥ ꯄꯤꯔꯒ ꯃꯈꯣꯏꯁꯤꯡꯁꯨ ꯑꯩꯅ ꯊꯥꯒꯤ ꯂꯤꯁꯤꯡ ꯑꯃ ꯑꯅꯤ ꯄꯤꯔꯒ ꯑꯩꯅ ꯊꯝꯕ ꯃꯊꯧ ꯇꯥꯏ ꯃꯔꯝ ꯑꯗꯨꯅ ꯕꯤꯖꯤꯅꯦꯁ ꯍꯥꯏꯕꯁꯤꯁꯨ ꯌꯥꯝꯅ ꯀꯥꯟꯅꯕꯅꯤ ꯑꯉꯥꯡꯁꯤꯡꯅ ꯄꯥꯝꯕ ꯑꯆꯥꯄꯣꯠ ꯑꯆꯥꯄꯣꯠ ꯑꯍꯟꯁꯤꯡꯅ ꯄꯥꯝꯕ ꯄꯣꯠ ꯆꯩ ꯑꯣꯏꯒꯦꯔꯥ ꯀꯔꯤ ꯑꯣꯏꯒꯦꯔꯥ ꯄꯨꯝꯅꯃꯛ ꯑꯗꯨ ꯑꯩꯅ ꯊꯝꯂꯒ ꯑꯩꯅ ꯃꯤꯁꯤꯡꯗꯨꯗ ꯑꯩꯅ ꯌꯥꯝꯅ ꯅꯨꯡꯉꯥꯏꯕ ꯑꯃꯁꯨꯡ ꯄꯣꯛꯍꯟꯕ ꯌꯥꯕ ꯃꯈꯜ ꯑꯃꯅꯤ ꯕꯤꯖꯤꯅꯦꯁ ꯍꯥꯏꯕꯁꯤꯁꯨ